ꯑꯩꯅ ꯍꯟꯗꯛ ꯀꯨꯏ ꯏꯀꯨꯏꯗꯕꯤꯗ ꯇꯦꯞ ꯇꯦꯕ꯭ꯂꯦꯠ ꯁꯦꯝꯁꯪ ꯇꯦꯕ꯭ꯂꯦꯠ ꯑꯃ ꯂꯧꯋꯦ ꯑꯗꯣ ꯏꯃꯥꯟꯅꯕꯤ ꯑꯃꯅ ꯃꯥꯅ ꯂꯩꯔꯒ ꯃꯥꯁꯦ ꯑꯥꯏꯄꯦꯠ ꯄꯥꯝꯃꯦ ꯍꯥꯏꯕꯗꯒꯤ ꯑꯩꯉꯣꯟꯗ ꯑꯩꯁꯨ ꯇꯦꯞꯁꯦ ꯄꯥꯝꯃꯦ ꯍꯥꯏꯔꯒ ꯂꯩꯕ ꯑꯗꯨꯒ ꯃꯥꯅ ꯑꯗꯨꯏꯗꯤ ꯅꯪꯅ ꯂꯧꯔꯣ ꯃꯥꯅ ꯑꯥꯏꯄꯦꯠ ꯂꯧꯔꯒꯦ ꯍꯥꯏꯔꯒ ꯑꯗꯨꯃꯥꯏꯅ ꯑꯩꯞ ꯇꯦꯞ ꯁꯦꯝꯁꯪ ꯇꯦꯞ ꯑꯃ ꯑꯩꯅ ꯂꯥꯎ ꯂꯩꯔꯦꯑꯦ ꯂꯩꯔꯦꯑꯦ ꯑꯗꯨꯗꯣ ꯑꯩꯁꯤ ꯗꯔꯀꯥꯔꯁꯨ ꯑꯗꯨꯝ ꯑꯣꯏ ꯍꯖꯤꯛ ꯂꯥꯏꯔꯤꯛ ꯅꯨꯡꯀꯤ ꯅꯣꯠꯁ ꯂꯧꯕꯥ ꯑꯗꯨꯒ ꯏꯕꯟ ꯑꯩꯅ ꯀ꯭ꯂꯥꯁ ꯆꯠꯄ ꯀꯩ ꯀꯥꯗꯁꯨ ꯑꯗꯨꯝ